ꯏꯝꯐꯥꯜ ꯋꯦꯁꯇꯒꯤ ꯑꯇꯣꯞꯄꯗ ꯈꯔ ꯂꯥꯞꯅ ꯂꯩꯈꯤꯕ ꯃꯐꯝꯒ ꯏꯝꯐꯥꯜꯒ ꯏꯝꯐꯥꯜ ꯋꯦꯁꯀꯗꯤ ꯈꯔ ꯑꯗꯨꯝ ꯈꯦꯠꯅꯕ ꯂꯩ ꯏꯝꯐꯥꯜꯗ ꯍꯧꯖꯤꯛ ꯑꯌꯥꯝꯕ ꯌꯨꯝꯁꯤꯡ ꯃꯌꯥꯝ ꯐꯖꯅ ꯑꯗꯨꯝ ꯂꯩ ꯑꯣꯐꯤꯁ ꯀꯩ ꯀꯥ ꯐꯖꯅ ꯒꯣꯕꯔꯃꯦꯟꯅ ꯁꯄ꯭ꯂꯥꯏ ꯇꯧꯕꯤ ꯑꯗꯨꯒ ꯍꯧꯖꯤꯛ ꯃꯇꯝꯗ ꯃꯇꯥꯡ ꯃꯇꯝꯅ ꯌꯥꯗꯕꯒꯤ ꯏꯔꯥꯡ ꯊꯣꯂꯛꯄꯒꯤ ꯌꯨꯝ ꯂꯩꯇꯕ ꯃꯤ ꯀꯌꯥ ꯑꯃꯁꯨ ꯏꯝꯐꯥꯜꯗ ꯂꯥꯛꯂꯒ ꯍꯧꯖꯤꯛ ꯂꯩꯕꯁꯨ ꯌꯥꯎꯔꯤ ꯑꯗꯨꯒ ꯑꯩꯅ ꯏꯟꯀ꯭ꯔꯤꯖꯤꯡ ꯅꯝꯕꯔꯁ ꯑꯣꯞ ꯗ ꯍꯣꯝꯂꯦꯁꯀꯥ ꯍꯣꯝꯂꯦꯁꯀꯥ ꯐꯣꯁꯇꯔ ꯆꯥꯏꯜꯒ ꯊꯦꯡꯅꯕꯁꯦ ꯑꯩ ꯌꯥꯝ ꯊꯦꯡꯅꯩ ꯍꯧꯖꯤꯛ ꯍꯧꯖꯤꯛ ꯇꯥꯛꯌꯦꯜꯒꯤ ꯀꯩꯅꯣ ꯐꯣꯁꯇꯔꯒꯤ ꯀꯩꯅꯣꯗꯁꯨ ꯑꯩ ꯌꯥꯝ ꯊꯦꯡꯅꯩ ꯑꯗꯨꯒ ꯆꯤꯜꯗ꯭ꯔꯦꯟꯒꯤ ꯍꯣꯝꯁꯤꯡꯗꯁꯨ ꯑꯉꯥꯡꯁꯤꯡ ꯃꯃꯥ ꯃꯄꯥꯁꯤꯡꯅ ꯊꯝꯕꯤꯔꯝꯕ ꯑꯗꯨꯒꯨꯝꯕ ꯃꯌꯥꯝ ꯑꯃ ꯊꯦꯡꯅꯩ ꯁꯤ ꯍꯧꯖꯤꯛ ꯍꯧꯖꯤꯛꯁꯨ ꯑꯗꯨꯝ ꯍꯦꯡꯒꯠꯂꯤ ꯍꯥꯏꯅ ꯈꯟꯖꯔꯤ